ꯈꯨꯎ ꯅꯥꯕꯗ ꯐꯍꯟꯅꯉꯥꯏꯒꯤ ꯍꯤꯗꯥꯛ ꯂꯣꯀꯜ ꯚꯤꯂꯦꯖꯇ ꯂꯩꯕꯒꯨꯝꯕ ꯍꯤꯗꯥꯛꯒꯨꯝꯕ ꯌꯥꯝ ꯂꯩꯌꯦ ꯑꯩꯈꯣꯏ ꯈꯨꯎ ꯅꯥꯕ ꯀꯥꯟꯗ ꯑꯩꯈꯣꯏ ꯑꯌꯥꯝꯕꯗꯤ ꯃꯩꯕꯥꯗ ꯆꯠꯂꯦ ꯈꯨꯟꯒꯤ ꯍꯥꯟꯅꯒꯤ ꯑꯩꯈꯣꯏꯒꯤ ꯇ꯭ꯔꯦꯗꯤꯁꯅꯦꯜ ꯍꯥꯟꯅꯒꯤ ꯃꯇꯝꯒꯤ ꯍꯤꯗꯥꯛꯀꯨꯝꯕꯗ ꯑꯗꯨꯒꯨꯝꯕ ꯌꯨꯁ ꯇꯧꯋꯦ ꯑꯗꯣ ꯃꯩꯕꯥꯅ ꯄꯤꯕ ꯍꯤꯗꯥꯛꯒꯨꯝꯕ ꯃꯥꯅ

ꯑꯐꯕꯁꯨ ꯌꯥꯝ ꯂꯩꯌꯦ ꯐꯁꯨ ꯐꯩꯌꯦ ꯑꯩꯈꯣꯏꯒꯤ ꯈꯨꯔꯨꯗ ꯑꯄꯣꯝꯕ ꯅꯠꯇ꯭ꯔꯒ ꯅꯨꯡꯉꯥꯏꯇꯕ ꯄꯣꯝꯕ ꯏ ꯑꯐꯠꯇꯕ ꯂꯩꯔꯁꯨ ꯑꯗꯨ ꯍꯧꯖꯤꯛꯀꯤ ꯃꯩꯇꯥꯟꯒ ꯆꯥꯛ ꯁꯨꯈ꯭ꯔꯕ ꯅꯞꯍꯟꯕꯗꯨꯅ ꯍꯦꯟꯅ ꯑꯗꯨꯅ ꯐꯍꯟꯕ ꯉꯝꯃꯦ ꯑꯗꯨ ꯅꯠꯇ꯭ꯔꯁꯨ ꯑꯩꯈꯣꯏꯅ ꯈꯪꯈ꯭ꯔꯕ ꯑꯍꯤꯡꯗ ꯑꯩꯈꯣꯏ ꯇꯨꯝꯂꯝꯗꯥꯏꯗ ꯈꯣꯡ ꯈꯨꯠ ꯆꯥꯝꯗ꯭ꯔꯤ ꯃꯃꯥꯡꯗ ꯑꯩꯈꯣꯏꯅ ꯏꯁꯤꯡ ꯑꯁꯥꯕꯗ ꯊꯨꯝ ꯍꯩꯔꯒ ꯊꯨꯝ ꯍꯥꯞꯂꯒ ꯁꯥꯍꯜꯂꯒ ꯑꯗꯨ ꯁꯧꯔꯛꯄꯒꯤ ꯑꯗꯨ ꯁꯧꯔꯛꯄꯒꯤ ꯃꯍꯤ ꯏꯁꯤꯡꯗꯨꯅ ꯐꯤꯗꯨꯗ ꯐꯤꯗꯨꯗ ꯍꯥꯞꯆꯤꯜꯂꯒ ꯑꯗꯨ ꯐꯤꯗꯣ ꯑꯁꯥꯕꯗꯨꯅ ꯑꯩꯈꯣꯏꯒꯤ ꯈꯨꯔꯨ ꯈꯨꯎ ꯅꯥꯕꯗꯨꯗ ꯑꯩꯈꯣꯏꯅ ꯌꯩꯔꯒ ꯈꯔ ꯈꯔ ꯌꯩꯔꯒ ꯃꯁꯥꯁ ꯇꯧꯔꯒ ꯐꯕꯁꯨ ꯂꯩꯌꯦ ꯑꯗꯨ ꯑꯗꯨꯕꯨ ꯑꯗꯨ ꯍꯦꯟꯅ ꯑꯐꯕ ꯑꯩꯈꯣꯏꯒꯤ ꯃꯩꯕꯥ ꯂꯣꯀꯦꯜꯒꯤ ꯂꯣꯀꯦꯜ ꯂꯣꯀꯦꯜꯒꯤ ꯂꯥꯏꯌꯦꯡꯕ ꯃꯤ ꯃꯣꯏꯉꯣꯟꯗꯒꯤ ꯑꯩꯈꯣꯏꯅ ꯍꯩꯔꯒ ꯃꯣꯏꯅ ꯃꯁꯥꯁ ꯇꯧꯕꯤꯔꯒ ꯈꯣꯡ ꯃꯁꯥꯁ ꯇꯧꯕꯤꯔꯒ ꯃꯣꯏꯅ ꯁꯦꯝꯕ ꯍꯤꯗꯥꯛ ꯑꯗꯨ ꯈꯨꯎꯒ ꯈꯨꯎ ꯐꯅꯤꯉꯥꯏꯒꯤ ꯍꯤꯗꯥꯛꯒꯨꯝꯕ ꯃꯣꯏꯅ ꯁꯦꯝꯂꯒ ꯑꯗꯨ ꯇꯩꯔꯒ ꯐꯍꯟꯕ ꯌꯥꯅꯤꯉꯥꯏꯒꯤ ꯍꯤꯗꯥꯛꯒꯨꯝꯕ ꯃꯣꯏꯅ ꯁꯦꯝꯕꯗꯣ ꯑꯗꯨ ꯑꯗꯨꯅ ꯑꯩꯈꯣꯏꯒꯤ ꯑꯍꯤꯡ ꯑꯍꯤꯡ ꯇꯨꯝꯂꯝꯗꯥꯏ ꯅꯠꯇ꯭ꯔ ꯑꯌꯨꯛꯀꯨꯝꯕ ꯗ ꯇꯩꯔꯒ ꯑꯩꯈꯣꯏꯒꯤ ꯈꯨꯎ ꯐꯕꯁꯨ ꯌꯥꯝ ꯂꯩꯌꯦ ꯑꯗꯨ ꯐꯁꯨ ꯐꯍꯜꯂꯦ ꯑꯗꯨꯅ ꯍꯦꯟꯅ ꯐꯩ ꯑꯗꯨ ꯑꯗꯨꯕꯨ ꯑꯩꯈꯣꯏ ꯑꯗꯨꯒꯨꯝꯕ ꯃꯩꯕꯥꯒꯨꯝꯕ ꯐꯪꯗꯕ ꯖꯒꯥ ꯌꯥꯝ ꯂꯩꯌꯦ ꯑꯗꯨ ꯐꯪꯗꯕ ꯖꯒꯥ ꯈꯣꯏꯒꯤꯗꯃꯛꯇꯗꯤ ꯍꯧꯖꯤꯛꯀꯤ ꯑꯩꯈꯣꯏꯒꯤ ꯆꯥꯛꯀ ꯆꯥꯔꯀꯣꯜ ꯆꯥꯛꯀ ꯃꯩꯇꯥꯟꯁꯦ ꯇꯣꯏꯍꯜꯂꯒ ꯁꯨꯔꯒ ꯅꯞꯂꯤ ꯅꯞꯂꯤ ꯇꯧꯕꯒꯤ ꯖꯒꯥꯗꯨꯗ ꯑꯩꯈꯣꯏꯅ ꯑꯗꯨꯒꯤ ꯍꯤꯗꯥꯛꯇꯣ ꯂꯧꯊꯣꯛꯂꯒ ꯑꯩꯈꯣꯏꯒꯤ ꯈꯨꯎꯗ ꯅꯞꯍꯜꯂꯒ ꯑꯩꯈꯣꯏꯒꯤ ꯈꯨꯎꯁꯨ ꯌꯥꯝ ꯐꯩ ꯐꯁꯨ ꯐꯍꯜꯂꯦ ꯃꯣꯏꯒꯤꯗꯃꯛꯇꯗꯤ ꯑꯗꯨꯅ ꯍꯦꯟꯅ ꯐꯩ ꯑꯗꯨꯒ ꯑꯗꯨꯒꯤ ꯃꯊꯛꯇ ꯑꯩꯈꯣꯏꯒꯤ ꯉꯁꯥꯏꯒꯤ ꯏꯁꯤꯡ ꯑꯁꯥꯕꯒ ꯑꯗꯨꯒꯤ ꯑꯗꯨꯒ ꯏꯁꯤꯡ ꯑꯁꯥꯕꯒꯤ ꯃꯊꯛꯇ ꯊꯨꯞ ꯍꯥꯞꯂꯒ ꯑꯗꯨꯒꯤ ꯑꯁꯥꯕꯗꯨꯅ ꯍꯦꯟꯅ ꯇꯨꯝꯂꯝꯗꯥꯏꯗ ꯑꯗꯨꯅ ꯍꯦꯟꯅ ꯃꯁꯥꯁ ꯇꯧꯕꯗꯨꯅ ꯍꯦꯟꯅ ꯐꯩ